ꯑꯩꯅ ꯉꯁꯥꯏ ꯊꯧꯕꯥꯜꯗꯒꯤ ꯒ꯭ꯌꯥꯁ ꯏꯁꯇꯣꯕ ꯑꯃ ꯂꯩꯔꯛꯏ ꯃꯃꯜꯅ ꯂꯤꯁꯤꯡ ꯑꯅꯤ ꯆꯥꯝꯃꯉꯥ ꯄꯤꯌꯦ ꯑꯩꯅ ꯁꯤꯖꯟꯅꯕꯗ ꯌꯥꯝꯅ ꯅꯨꯡꯉꯥꯏ ꯃꯥꯒꯤ ꯏꯁꯇꯣꯕ ꯑꯍꯨꯝ ꯑꯣꯏ ꯁꯦꯡꯗꯣꯛ ꯈꯣꯇꯣꯛꯄꯗ ꯌꯥꯝꯅ ꯐꯩꯌꯦ ꯅꯨꯡꯉꯥꯏꯌꯦ ꯁꯤꯖꯤꯟꯅꯕꯗꯣ